ꯑꯩꯅ ꯀ꯭ꯂꯥꯁ ꯇꯦꯟ ꯀꯥꯔꯛ ꯃꯇꯝꯁꯤꯗ ꯑꯩꯒꯤ ꯏꯃꯥꯟꯅꯕ ꯑꯃ ꯂꯩ ꯃꯥꯅ ꯑꯩꯉꯣꯟꯗ ꯑꯩꯁꯤ ꯃꯇꯝꯗꯨꯗ ꯑꯗꯨꯝ ꯑꯩ ꯂꯥꯏꯔꯤꯛ ꯌꯥꯝ ꯍꯩꯕꯗꯤ ꯑꯣꯏꯗꯦ ꯑꯗꯨ ꯃꯥꯅ ꯑꯩꯉꯣꯟꯗ ꯍꯥꯏ ꯃꯥꯁꯤ ꯀ꯭ꯂꯥꯁ ꯇꯦꯟꯗ ꯄꯣꯖꯤꯁꯟ ꯂꯦꯞꯀꯅꯤ ꯍꯥꯏꯅ ꯃꯥꯅ ꯑꯩꯉꯣꯟꯗ ꯍꯥꯏ ꯃꯇꯝꯗꯨꯗ ꯑꯩꯗꯤ ꯄꯣꯖꯤꯁꯟꯒꯤ ꯋꯥꯈꯟꯁꯨ ꯇꯧꯔꯨꯗꯦ ꯑꯗꯒꯤ ꯃꯥꯅꯁꯨ ꯑꯩꯉꯣꯟꯗ ꯌꯥꯝꯅ ꯆꯦꯂꯦꯟꯖ ꯌꯥꯝ ꯇꯧꯔꯒ ꯑꯗꯨ ꯇꯧꯕ ꯑꯩꯉꯣꯟꯗ ꯌꯥꯝ ꯂꯛꯅꯈꯤ ꯑꯗꯨꯏ ꯃꯇꯝꯗꯨꯗ ꯑꯩ ꯀꯩꯝ ꯔꯤꯄ꯭ꯂꯥꯏ ꯇꯧꯗꯦ ꯇꯧꯗꯦ ꯑꯗꯨꯒ ꯇꯦꯟꯁꯦ ꯑꯩꯈꯣꯏ ꯁ꯭ꯀꯨꯜꯁꯤ ꯂꯣꯏꯁꯤꯜꯂꯨꯔꯦ ꯁ꯭ꯀꯨꯜꯁꯤ ꯂꯣꯏꯁꯤꯜꯂꯨꯔꯕ ꯃꯇꯨꯡꯗ ꯑꯩꯈꯣꯏꯒꯤ ꯕꯣꯔꯠꯀꯤ ꯑꯦꯛꯖꯥꯝ ꯊꯥꯕ ꯃꯇꯝ ꯑꯣꯏꯔꯦ ꯁꯤ ꯃꯇꯝꯁꯤꯗ ꯑꯩꯈꯣꯏ ꯃꯈꯩꯁꯤ ꯄꯔꯤꯈ꯭ꯌꯥ ꯊꯥꯔꯦ ꯑꯦꯛꯖꯥꯝ ꯊꯥꯀꯥꯟꯁꯤꯗ ꯑꯩ ꯃꯥꯅ ꯑꯩꯉꯣꯟꯗ ꯌꯥꯝ ꯑꯗꯨꯝ ꯑꯩꯁꯤ ꯀꯔꯤꯁꯨ ꯂꯩꯇꯕꯒꯤ ꯃꯑꯣꯡꯗ ꯑꯩꯉꯣꯟꯗ ꯌꯥꯝ ꯉꯥꯡꯈꯤ ꯑꯗꯣ ꯑꯩ ꯃꯉꯣꯟꯗ ꯀꯔꯤꯁꯨ ꯔꯤꯄ꯭ꯂꯥꯏ ꯇꯧꯕ ꯂꯩꯇꯦ ꯑꯩ ꯑꯗꯨꯝ ꯇꯨꯃꯤꯟꯅ ꯑꯩ ꯍꯣꯠꯅꯐꯝ ꯊꯣꯛꯄ ꯑꯗꯨꯝ ꯍꯣꯠꯅꯈꯤ ꯃꯣꯏꯅ ꯑꯩꯁꯤ ꯑꯗꯨꯝ ꯐꯦꯜ ꯑꯣꯏꯔꯛꯀꯅꯤ ꯍꯥꯏꯅꯁꯨ ꯃꯣꯏꯅ ꯑꯩꯉꯣꯟꯗ ꯊꯥꯖꯩ ꯑꯗꯣ ꯃꯇꯝꯗꯨꯗ ꯑꯩꯒꯤ ꯋꯥꯈꯜꯗ ꯅꯤꯡꯍꯟꯅꯕ ꯀꯔꯤꯝ ꯂꯩꯈꯤꯗꯦ ꯑꯩ ꯑꯗꯨꯝ ꯍꯣꯠꯅꯕꯗꯤ ꯂꯦꯞꯇꯦ ꯑꯩ ꯑꯗꯨꯝ ꯍꯣꯠꯅꯩ ꯑꯩ ꯕꯣꯔꯗꯤꯡꯗ ꯂꯩꯕ ꯉꯝꯗ꯭ꯔꯒꯁꯨ ꯑꯩ ꯑꯗꯨꯝ ꯍꯣꯠꯅꯩ ꯍꯣꯠꯅꯩ ꯑꯗꯒꯤ ꯍꯣꯠꯅꯕꯗꯨꯅ ꯑꯩ ꯇꯦꯟ ꯔꯤꯖꯜꯗ ꯑꯩꯁꯦ ꯐꯥꯔꯁ ꯀ꯭ꯂꯥꯁ ꯇꯧꯏ ꯃꯥꯗꯤ ꯁꯦꯀꯦꯟ ꯀ꯭ꯂꯥꯁ ꯇꯧꯏ ꯁꯨꯃꯥꯏꯅ ꯑꯩꯅ ꯑꯣꯕꯔꯀꯝ ꯇꯧꯕ ꯉꯝꯈꯤ